ꯍꯜꯂꯣ ꯑꯥ ꯀꯩꯅꯣꯔꯥ ꯑꯣꯖꯥ ꯀꯦꯕꯣꯜꯂꯥ ꯑꯣ ꯑꯣꯖꯥꯒꯤ ꯑꯣꯖꯥꯒꯤ ꯗꯨꯀꯥꯟꯗꯨꯗ ꯑꯣꯖꯥ ꯑꯩ ꯄꯣꯠ ꯈꯤꯇ ꯂꯩꯖꯒꯦꯅ ꯈꯟꯕ ꯄꯣꯠꯁꯤ ꯗꯨꯀꯥꯟꯗꯨꯗꯒꯤ ꯑꯣ ꯑꯗꯨꯗ ꯑꯣꯖꯥꯗꯒꯤ ꯄꯣꯠ ꯈꯤꯇ ꯂꯧꯖꯒꯦ ꯒ꯭ꯔꯣꯁꯔꯤꯒꯤ ꯑꯣꯖꯥ ꯇꯤꯜꯍꯧꯗꯨ ꯑꯣꯖꯥ ꯀꯦ ꯖꯤꯗ ꯀꯌꯥꯃꯨꯛꯀ ꯄꯤꯒꯦ ꯑꯣꯖꯥ ꯍꯣꯏ ꯍꯣꯏ ꯍꯣꯏ ꯍꯣꯏ ꯑꯗꯒꯤ ꯆꯅꯝꯗꯤ ꯀꯌꯥ ꯀꯃꯥꯏꯅ ꯊꯥꯏ ꯄꯣꯠ ꯈꯔ ꯌꯥꯝ ꯂꯧꯒꯦ ꯑꯣꯖꯥꯗ ꯁꯨꯝ ꯍꯪꯖꯔꯛꯄ ꯈꯔ ꯌꯥꯝ ꯂꯧꯖꯒꯦ ꯇꯧꯕꯅꯤꯗ ꯑꯩ ꯊꯧꯗꯣꯛ ꯑꯃ ꯈꯛ ꯂꯩꯕ ꯑꯩꯒꯤ ꯑꯉꯥꯡꯁꯤꯡ ꯀꯔꯤꯒꯨꯝꯕ ꯃꯈꯣꯏꯒꯤ ꯑꯥ ꯑꯥ ꯑꯁ ꯌꯥꯝ ꯅꯨꯡꯉꯥꯏ ꯑꯣꯖꯥ ꯑꯗꯒꯤ ꯃꯊꯪ ꯃꯊꯪ ꯍꯥꯏꯖꯔꯛꯀꯦ ꯑꯣꯖꯥ ꯑꯗꯨꯗꯤ ꯑꯣꯖꯥ ꯍꯥꯋꯥꯏ ꯃꯪꯒꯜꯗꯨꯗꯤ ꯑꯣꯖꯥ ꯎꯠꯇꯤꯒꯤ ꯑꯣꯏꯅꯕꯅꯤ ꯃꯪꯒꯜ ꯀꯌꯥ ꯄꯤꯔꯤ ꯑꯣꯖꯥ

ꯑꯗꯨ ꯑꯣꯖꯥ ꯀꯥꯡꯇꯛꯇꯨ ꯀꯌꯥ ꯄꯤꯒꯦ ꯍꯋꯥꯏ ꯀꯥꯡꯇꯛꯇꯨ ꯑꯣꯖꯥ ꯂꯩꯕ ꯑꯗꯨꯗꯤ ꯑꯆꯥ ꯊꯥꯎ ꯑꯣꯖꯥ ꯑꯩꯈꯣꯏꯒꯤ ꯕꯣꯇꯜꯗꯨꯗ ꯑꯣꯏꯒꯗ꯭ꯔꯥ ꯇꯤꯟꯗꯅ ꯀꯌꯥ ꯄꯤ ꯕꯣꯇꯜ ꯀꯃꯥꯏꯅ ꯇꯧꯏ ꯑꯐꯕꯅ ꯀꯔꯝꯕ ꯑꯣꯏꯔꯤꯖꯥꯠꯅꯣ ꯑꯣꯖꯥ ꯑꯆꯥ ꯊꯥꯎ ꯎꯝ ꯎꯝ ꯂꯤꯁꯤꯡ ꯑꯅꯤꯃꯨꯛꯀꯤ ꯑꯣꯖꯥ ꯑꯗꯨꯃꯥꯏꯅ ꯂꯩꯔꯝꯗꯧ ꯃꯥꯜꯂꯤ ꯑꯩꯅ ꯈꯟꯖꯕꯗ ꯑꯣꯖꯥꯅ ꯑꯗꯨꯝ ꯇꯧ ꯑꯅꯤ ꯈꯔ ꯍꯦꯟꯕ ꯑꯗꯨꯃꯥꯏꯅ ꯂꯩ ꯄꯤꯔꯝꯗꯧ ꯃꯥꯜꯂꯤ ꯑꯥ ꯑꯗꯥꯏꯅ ꯂꯩꯔꯝꯅꯤ ꯑꯥ ꯑꯣꯖꯥꯒꯤꯗꯨꯗ ꯑꯗꯩꯗꯤ ꯑꯣꯖꯥ ꯆꯤꯅꯤꯗꯣ ꯑꯣꯖꯥ ꯁꯪꯒꯣꯝ ꯈꯔ ꯌꯥꯎꯁꯦꯅ ꯍꯥꯏꯔꯤꯌꯦ ꯑꯣꯖꯥ ꯆꯤꯅꯤꯗꯨꯅ ꯀꯌꯥ ꯀꯃꯥꯏ ꯅꯀꯤꯂꯣꯗ ꯀꯌꯥ ꯀꯔꯝ ꯍꯥꯏꯅ ꯇꯧꯕꯤꯔꯤꯖꯥꯠꯅꯣ ꯑꯧ ꯑꯗꯩꯗꯤ ꯑꯣꯖꯥ ꯑꯗꯨ ꯈꯔ ꯂꯧꯒꯦ ꯑꯣꯖꯥ ꯀꯩꯅꯣꯗꯤ ꯑꯣꯖꯥ ꯑꯩꯈꯣꯏꯒꯤ ꯎꯁꯣꯞ ꯇꯧꯕꯗꯅꯦ ꯆꯥꯛꯍꯥꯎꯗꯤ ꯑꯣꯖꯥ ꯐꯪꯂꯝꯂꯣꯏꯅꯦ ꯑꯣꯖꯥꯒꯤ ꯗꯨꯀꯥꯟꯗꯗꯤ ꯒ꯭ꯔꯣꯁꯔꯤꯗꯗꯤ ꯄꯣꯐꯝ ꯐꯝꯕꯤꯗ ꯑꯣꯏꯅ ꯂꯩꯒꯗ꯭ꯔꯥ ꯑꯥꯎ ꯂꯩꯕꯤꯒꯗ꯭ꯔꯣ ꯑꯣꯖꯥ ꯑꯁ ꯌꯥꯝ ꯅꯨꯡꯉꯥꯏꯕ ꯋꯥꯔꯤꯅꯤ ꯑꯗꯨꯗꯤ ꯄꯨꯂꯞꯅ ꯑꯣꯖꯥꯗꯩ ꯂꯧꯖꯕ ꯇꯥꯔꯦ ꯑꯣꯖꯥ ꯅꯅꯥꯏꯒꯤ ꯄꯨꯂꯞ ꯂꯧꯖꯔꯒ ꯑꯣꯖꯥꯗꯒꯤ ꯑꯗꯨ ꯑꯣꯖꯥ ꯑꯩꯅ ꯄꯨꯂꯞ ꯄꯣꯠꯇꯨ ꯂꯧꯔꯗꯤ ꯑꯣꯖꯥꯅ ꯑꯣꯐꯔ ꯄꯤꯎ ꯄꯣꯠꯁꯦ ꯈꯔ ꯌꯥꯝꯗꯣꯔꯤꯌꯦ ꯑꯣꯖꯥ ꯈꯔ ꯌꯥꯝ ꯂꯧꯒꯅꯦꯕ ꯏꯕꯟ ꯑꯥꯜꯂꯨ ꯍꯥꯏꯖꯕ ꯋꯥꯅꯤ ꯀꯤꯂꯣꯗ ꯑꯥꯜꯂꯨꯗꯨ ꯀꯤꯂꯣ ꯃꯉꯥ ꯇꯔꯨꯛ ꯂꯧꯒꯅꯤ ꯑꯗꯨꯗꯒꯤ ꯑꯥ ꯀꯩꯅꯣ ꯍꯥꯏꯕꯗꯨ ꯀꯔꯤ ꯍꯋꯥꯏ ꯃꯪꯒꯜꯗꯨ ꯑꯩ ꯀꯤꯂꯣ ꯃꯉꯥ ꯇꯔꯨꯛ ꯀꯤꯂꯣ ꯃꯉꯥ ꯇꯔꯨꯛ ꯃꯉꯥ ꯇꯔꯨꯛ ꯁꯨꯝ ꯂꯧꯔꯛꯀꯅꯤ ꯍꯥꯏꯗꯤ ꯊꯨꯝꯗ ꯑꯣꯏꯔꯁꯨ ꯀꯔꯤ ꯄꯨꯝꯅꯃꯛꯄꯨ ꯑꯆꯥ ꯊꯥꯎꯁꯦ ꯀꯤꯂꯣꯗ ꯑꯣꯖꯥ ꯑꯣꯐꯔꯒꯗꯤ ꯁꯣꯏ ꯄꯤꯒꯗꯣꯅꯤꯕꯅꯤꯅꯦ ꯑꯣꯖꯥ ꯑꯩꯉꯣꯟꯗ ꯑꯧ ꯑꯗꯒꯤ ꯄꯤꯔꯒꯗꯤ ꯑꯣꯐꯔꯗꯤ ꯑꯣꯖꯥ ꯑꯗꯨꯗꯤ ꯑꯣꯖꯥ ꯑꯩ ꯑꯉꯥꯡ ꯅꯨꯕꯤꯁꯤꯡ ꯇꯧꯔꯒ ꯃꯈꯣꯏ ꯍꯥꯏꯐꯦꯠꯇ ꯇꯥꯟꯅꯔꯒ ꯁꯤ ꯂꯩꯔꯦ ꯑꯣꯖꯥ ꯀꯦꯕꯣꯞꯀꯤ ꯃꯆꯥ ꯅꯨꯄꯤꯁꯨ ꯗꯨꯀꯥꯟ ꯑꯐꯕ ꯂꯩꯔꯦ ꯒ꯭ꯔꯣꯁꯦꯔꯤꯗ ꯃꯣꯏꯁꯤ ꯑꯣꯏꯅ ꯂꯧꯔꯁꯤ ꯀꯥꯏꯅ ꯑꯉꯥꯡ ꯅꯨꯕꯤꯒ ꯇꯥꯟꯅꯍꯟꯖꯒꯦ ꯑꯗꯨꯒ ꯑꯣꯖꯥ ꯑꯩ

ꯌꯥꯝ ꯅꯨꯡꯥꯉꯥꯏꯕ ꯋꯥꯔꯤꯅꯤ ꯑꯣꯖꯥ ꯑꯗꯨꯗꯤ ꯑꯣꯐꯔꯁꯤ ꯄꯪꯄꯤꯗ ꯄꯤꯖꯩ ꯍꯥꯏꯔꯤꯕ꯭ꯔꯥ ꯑꯣꯖꯥ ꯑꯗꯨꯗꯤ ꯌꯥꯝ ꯅꯨꯡꯉꯥꯏꯕ ꯋꯥꯔꯤꯅꯤꯅꯦ ꯐꯔꯦ ꯐꯔꯦ ꯑꯣꯖꯥ ꯑꯗꯨꯗꯤ ꯑꯩ ꯑꯉꯥꯡ ꯃꯆꯥ ꯑꯩ ꯂꯥꯛꯅꯕ ꯇꯧꯔꯣ ꯑꯣꯖꯥ ꯑꯗꯨ ꯍꯧꯖꯤꯛꯁꯤ ꯅꯨꯡꯊꯤꯜꯒꯤ ꯑꯣꯖꯥ ꯄꯨꯡ ꯃꯔꯤ ꯃꯈꯥꯏꯃꯨꯛ ꯈꯔ ꯍꯦꯜꯂꯝꯕ ꯑꯗꯨꯋꯥꯏ ꯂꯩꯔꯝꯗꯧ ꯃꯥꯜꯂꯤ ꯄꯨꯡ ꯃꯉꯥꯒꯤ ꯑꯗꯨꯋꯥꯏꯗ ꯑꯣꯖꯥ ꯑꯩ ꯂꯥꯛꯆꯒꯦ ꯑꯣꯖꯥ ꯑꯗꯨꯒ ꯇꯧꯔꯒ ꯑꯗꯨꯒ ꯄꯣꯠꯇꯨ ꯂꯧꯔꯒ ꯑꯩ ꯑꯗꯨꯝ ꯃꯣꯏ ꯑꯣꯖꯗꯒꯤ ꯄꯣꯠ ꯌꯥꯝ ꯅꯨꯡꯉꯥꯏꯔꯦ ꯑꯣꯖꯥꯒ ꯊꯦꯟꯅꯖꯕꯁꯤꯗ ꯍꯦꯟꯅ ꯅꯨꯡꯉꯥꯏꯕ ꯑꯣꯏꯔꯦ ꯐꯔꯦ ꯑꯣꯖꯥ ꯑꯗꯨꯗꯤ ꯑꯩ ꯁ꯭ꯋꯥꯥꯏꯗ ꯑꯗꯨꯝ ꯑꯣꯖꯥꯅ ꯍꯥꯏꯅꯤꯡꯕ ꯀꯔꯤ ꯂꯩꯔꯤꯒꯦ ꯑꯣꯖꯥ ꯍꯣꯏ ꯎꯝ ꯑꯣ ꯍꯣꯏ ꯐꯔꯦ ꯑꯣꯖꯥ ꯑꯩ ꯑꯗꯨꯁꯨ ꯇꯧꯖꯒꯦ ꯑꯣꯖꯥ ꯏꯁꯣꯔ ꯈꯨꯔꯨꯝꯃꯤꯟꯅꯔ ꯑꯣꯖꯥ ꯑꯩ ꯑꯣꯖꯥꯒꯤ ꯆꯥꯎꯈꯠꯅꯕ ꯑꯩꯅ ꯃꯌꯥꯝꯗ ꯍꯥꯏꯖꯒꯦ ꯃꯌꯥꯝꯗ ꯑꯩꯒꯤ ꯀꯥꯟꯅꯔꯗꯤ ꯃꯌꯥꯝ ꯂꯣꯏꯅ ꯈꯪ ꯄꯣꯠꯅꯤ ꯍꯧꯖꯤꯛꯇꯤ ꯀꯥꯟꯅꯕ ꯃꯐꯝꯗꯣ ꯄꯣꯠ ꯂꯩꯅꯕꯅꯤꯗꯣ ꯑꯣꯖꯥ ꯍꯧꯖꯤꯛꯇꯤ ꯐꯔꯦ ꯐꯔꯦ ꯑꯣꯖꯥ ꯑꯩ ꯑꯗꯨꯝ ꯁꯟꯇꯣꯛꯆꯒꯦ ꯑꯣꯖꯥ ꯑꯩ ꯊꯝꯖꯔꯒꯦꯀꯣ ꯑꯣꯖꯥ ꯑꯣ ꯐꯅꯤ ꯌꯥꯝ ꯅꯨꯡꯉꯥꯏꯖꯔꯦ ꯑꯣꯖꯥ ꯑꯩ ꯊꯝꯖꯔꯦ ꯑꯣꯖꯥ

ꯌꯥꯅꯤ ꯌꯥꯅꯤ